ꯇꯣꯝꯕ ꯅꯈꯣꯏ ꯒꯥꯔꯤꯁꯤ ꯌꯥꯝ ꯃꯣꯠꯂꯦꯗ ꯈꯔ ꯂꯨ ꯅꯥꯟꯅ ꯂꯩꯒꯦꯗꯤ ꯂꯩꯇ꯭ꯔꯒ ꯑꯩꯈꯣꯏꯅ ꯀꯔꯤꯒꯨꯝꯕ ꯇꯣꯡꯕ ꯃꯇꯝꯗꯁꯨ ꯌꯥꯝ ꯃꯣꯠꯂꯅꯤ ꯑꯩꯈꯣꯏꯒꯤ ꯐꯤꯁꯤꯡꯁꯤꯗ ꯋꯥꯁꯤꯡ ꯇꯧꯗꯅ ꯈꯣꯠꯇꯅ ꯅꯥꯟꯅ ꯈꯣꯠꯅ ꯂꯩꯌꯨ ꯁꯦꯡꯗꯣꯛꯇꯅ ꯃꯤꯅꯁꯨ ꯇꯣꯡꯕꯤꯅꯤꯡꯉꯥꯏꯒꯤ ꯁꯤ ꯑꯣꯏꯔꯗꯤ ꯌꯥꯝ ꯇꯣꯡꯅꯤꯡꯉꯔꯣꯏ ꯅꯈꯣꯏꯒꯤꯁꯤ ꯌꯥꯝ ꯃꯣꯠꯃꯜꯂꯦ